ꯑꯥ ꯍꯜꯂꯣ

ꯑꯥ ꯀꯔꯤ ꯑꯥ ꯃꯥꯟꯅꯦ ꯃꯥꯟꯅꯦ ꯃꯩꯗꯣ ꯀꯃꯥꯏꯅ ꯌꯥꯗ꯭ꯔꯣꯅꯣ ꯋꯥꯌꯥꯔ ꯇꯠꯂꯒ ꯌꯥꯗ꯭ꯔꯤꯕ꯭ꯔꯥ ꯅꯠꯇ꯭ꯔꯒ ꯃꯩꯒꯤ ꯄꯩꯁꯥ ꯄꯤꯗꯕꯒꯤ ꯃꯩ ꯗꯤꯄꯥꯔ꯭ꯇꯃꯦꯟꯗꯒꯤ ꯌꯥꯍꯜꯂꯛꯇ꯭ꯔꯤꯕ꯭ꯔꯥ ꯑꯣ ꯋꯦꯌꯥꯔꯗꯨ ꯑꯍꯣꯡꯕ ꯍꯥꯞꯄꯤꯈ꯭ꯔꯤꯗꯨ ꯀꯌꯥꯝ ꯇꯥꯡꯕ ꯑꯣꯏꯗꯣꯏꯅꯣ ꯑꯣ ꯑꯗꯨꯗꯤ ꯋꯥꯌꯥꯔꯗꯨꯅꯦ ꯑꯗꯒꯤ ꯐꯤꯌꯨꯁ ꯆꯥꯛꯈ꯭ꯔꯦ ꯑꯗꯩ ꯑꯃꯗꯨꯅ ꯀꯔꯤ ꯍꯥꯏꯕ ꯑꯣ ꯑꯗꯨꯒꯤꯗꯤ ꯑꯗꯨꯝ ꯑꯩꯅ ꯑꯗꯨꯝ ꯌꯥꯅꯕ ꯑꯗꯨꯝ ꯁꯦꯝꯖꯔꯒꯦ ꯑꯗꯨ

ꯆꯥꯎꯔꯥꯛꯅ ꯑꯗꯨꯝ ꯂꯤꯁꯤꯡ ꯇꯔꯥꯃꯥꯊꯣꯏ ꯅꯤꯊꯣꯏ ꯑꯗꯨꯝ ꯇꯔꯥꯃꯥꯊꯣꯏ ꯅꯤꯊꯣꯏ ꯑꯗꯨꯝ ꯆꯪꯒꯅꯤ ꯑꯁꯦꯝꯃꯟ ꯀꯔꯤ ꯀꯔꯥ ꯌꯥꯎꯔꯒ ꯑꯗꯨꯝ ꯑꯩꯒꯤꯗ ꯑꯗꯨꯝ ꯁꯨꯅꯕ ꯂꯩꯔꯅꯤ ꯑꯩꯗꯤ ꯑꯦꯂꯦꯛꯇ꯭ꯔꯤꯁꯤꯇꯤꯒꯤ ꯃꯤ

ꯑꯣ

ꯎꯝ ꯌꯥꯝ ꯐꯥꯎꯕꯅꯦ ꯌꯥꯝ ꯐꯥꯎꯕꯅꯦ ꯍꯣꯏ ꯑꯗꯨꯝ ꯅꯪꯁꯨ ꯑꯗꯨꯝ ꯇꯥꯔꯝꯒꯅꯤꯗ ꯁꯥꯕꯥꯁ ꯍꯥꯏꯅ ꯑꯩꯁꯦ ꯄꯣꯛꯐꯝꯗꯤ ꯀꯔꯤꯗꯩꯅꯦꯕ ꯗꯨꯕꯥꯏꯗꯒꯤꯅꯦꯕꯀꯣ ꯑꯗꯨ ꯃꯩ ꯁꯦꯝꯕꯒꯤ ꯃꯅꯤꯄꯨꯔꯗ ꯂꯩꯕ ꯁ꯭ꯇꯦꯁꯟꯁꯨ ꯑꯗꯨꯝ ꯍꯥꯏꯕꯤꯔꯛꯑꯣ ꯑꯥ ꯑꯥ ꯈꯪꯏ ꯈꯪꯏ ꯈꯪꯏ ꯈꯪꯏ ꯈꯪꯏ ꯑꯪ ꯑꯪ ꯑꯣ ꯑꯗꯨꯗ ꯑꯋꯥꯡꯕꯗꯨꯒꯤ ꯊꯪꯅꯕꯗꯣ ꯑꯣ ꯑꯣ ꯑꯣ ꯌꯦꯁ ꯌꯦꯁ ꯑꯩ ꯈꯪꯖꯔꯦ ꯍꯣꯏ ꯍꯣꯏ ꯍꯣꯏ ꯑꯗꯨ ꯀꯔꯝꯕ ꯃꯇꯝꯗ ꯑꯩ ꯂꯥꯛꯆꯧꯒꯦ

ꯑꯗꯨꯝ ꯑꯦꯅꯤ ꯇꯥꯏꯝ ꯌꯥꯕ꯭ꯔꯥ ꯑꯗꯨꯝ ꯑꯦꯅꯤ ꯇꯥꯏꯝ ꯌꯥꯕ꯭ꯔꯥ ꯂꯥꯛꯄꯁꯦ ꯍꯣꯏꯅꯦ ꯍꯣꯏꯅꯦ ꯑꯗꯨꯗꯤ ꯑꯩ ꯑꯗꯨꯝ ꯍꯧꯔꯦꯟ ꯑꯍꯤꯡꯗ ꯂꯥꯛꯄꯗ ꯑꯀꯥꯏꯕ ꯑꯣꯏꯒꯗ꯭ꯔꯥ ꯅꯨꯄꯤ ꯑꯉꯥꯡ ꯂꯩꯕꯅꯤꯅ ꯑꯣ ꯍꯣꯏ ꯍꯣꯏ ꯑꯗꯨ ꯃꯩꯗꯤ ꯀꯌꯥꯝ ꯀꯨꯏꯔꯒꯦ ꯌꯥꯈꯤꯗꯕ ꯑꯣ ꯑꯗꯨꯗꯤ ꯈꯔ ꯀꯨꯞꯅ ꯌꯦꯡꯗ꯭ꯔꯗꯤ ꯌꯥꯔꯣꯏꯅꯦ ꯑꯗꯨ ꯄꯨꯡ ꯍꯌꯦꯡ ꯆꯞ ꯆꯥꯕꯗꯨ ꯑꯃ ꯍꯥꯏꯔꯛꯎꯅꯦ ꯑꯩꯁꯨ ꯈꯔ ꯁꯦꯝꯕꯗ ꯅꯨꯡꯊꯤꯜꯒꯤ ꯄꯨꯡ ꯑꯅꯤ ꯅꯨꯡꯊꯤꯜꯒꯤ ꯄꯨꯡ ꯑꯅꯤ ꯍꯥꯏꯔꯣ ꯍꯣꯏ ꯍꯣꯏ ꯑꯗꯨꯝ ꯑꯩ ꯂꯥꯛꯅꯕ ꯇꯧꯖꯔꯒꯦ ꯍꯣꯏ ꯍꯣꯏ ꯊꯝꯃꯦ ꯊꯝꯃꯦ